ꯎꯝ ꯍꯂꯣ ꯎꯝ ꯀꯩ ꯂꯧꯕꯤꯒꯗꯕ

ꯑꯥ ꯆꯐꯨꯒꯤ ꯃꯃꯜ ꯑꯥ ꯍꯥꯏꯕꯤꯌꯨ ꯀꯦꯖꯤ ꯑꯅꯤ ꯆꯟꯕꯒꯤꯅ ꯂꯨꯄꯥ ꯆꯥꯝꯃ꯭ꯔꯤ ꯂꯩꯔꯦ ꯑꯗꯨꯒ ꯀꯦꯖꯤ ꯑꯍꯨꯝ ꯆꯟꯕꯒꯤꯅ ꯆꯥꯝꯃ꯭ꯔꯤ ꯍꯨꯝꯗ꯭ꯔꯥ ꯁꯤꯃꯥꯏꯅ ꯁꯥꯏꯌꯦ ꯏꯟꯁꯥꯡ ꯊꯣꯡꯅꯉꯥꯏꯒꯤ ꯑꯩꯈꯣꯏꯒꯤ ꯈꯔ ꯊꯥꯕ ꯑꯄꯥꯕ ꯑꯗꯨꯒ ꯆꯥꯛ ꯊꯣꯡꯅꯉꯥꯏꯒꯤ ꯀꯦꯖꯤ ꯆꯟꯕ ꯑꯅꯤ ꯆꯟꯕ ꯁꯨꯒꯨꯝꯕ ꯂꯩ ꯑꯗꯨꯒ ꯏꯟꯁꯥꯡ ꯍꯥꯞꯅꯉꯥꯏ ꯇꯦꯡꯀꯣꯠ ꯁꯨꯒꯨꯝꯕꯁꯨ ꯑꯗꯨꯝ ꯐꯪꯒꯅꯤ ꯃꯗꯨ ꯑꯣꯐꯔ ꯇꯦꯟ ꯄꯥꯔꯁꯦꯟꯒꯨꯝꯕꯗꯤ ꯑꯣꯐꯔ ꯂꯩꯒꯅꯤ ꯃꯗꯨ ꯃꯗꯨꯁꯤꯡꯗꯨꯁꯨ ꯐꯪꯒꯅꯤ ꯏꯁꯤꯡ ꯍꯥꯞꯅꯕꯒꯤ ꯑꯗꯨꯝꯕ ꯀꯨꯝꯕꯁꯨ ꯐꯪꯒꯅꯤ ꯍꯣꯏ ꯍꯣꯏ ꯍꯣꯏ